ꯂꯥꯈ ꯑꯃꯒ ꯂꯤꯁꯤꯡ ꯌꯥꯡꯈꯩꯒ ꯆꯝꯃꯉꯥ ꯀꯨꯟ ꯂꯥꯈ ꯑꯃꯒ ꯂꯤꯁꯤꯡ ꯍꯨꯝꯐꯨꯒ ꯆꯥꯇ꯭ꯔꯦꯠ ꯌꯥꯡꯈꯩ ꯂꯥꯈ ꯑꯃꯒ ꯂꯤꯁꯤꯡ ꯍꯨꯝꯗ꯭ꯔꯥꯃꯉꯥꯒ ꯆꯅꯤꯄꯥꯟ ꯀꯨꯟ ꯂꯥꯈ ꯑꯃꯒ ꯂꯤꯁꯤꯡ ꯃꯔꯐꯨꯃꯉꯥ ꯆꯥꯇ꯭ꯔꯦꯠ ꯌꯥꯡꯈꯩ ꯂꯥꯈ ꯑꯃꯒ ꯂꯤꯁꯤꯡ ꯃꯧꯗ꯭ꯔꯒ ꯆꯝꯃꯉꯥ ꯌꯥꯡꯈꯩ